ꯇꯥꯗ꯭ꯔꯥꯕꯣ ꯀꯩꯗꯧꯔꯝꯃꯤꯅꯣ ꯌꯥꯎꯁꯪꯁꯦ ꯑꯃꯔꯣꯝꯗꯗꯤ ꯌꯥꯝꯅ ꯐꯩ ꯑꯃꯔꯣꯝꯗꯗꯤ ꯐꯠꯇꯦ ꯑꯗꯣ ꯍꯧꯖꯤꯛꯀꯥꯟꯒꯤ ꯑꯉꯥꯡ ꯍꯧꯒꯠꯂꯛꯏꯁꯤꯡꯁꯤꯗꯗꯤ ꯌꯥꯎꯁꯪꯒꯤ ꯄꯩꯁꯥ ꯅꯨꯡꯁꯥ ꯅꯤꯗꯅ ꯈꯣꯠꯇꯅ ꯇꯧꯕꯗꯨꯕꯨꯗꯤ ꯑꯉꯥꯡ ꯑꯗꯒꯤ ꯂꯝꯕꯤ ꯁꯣꯔꯣꯛꯇ ꯊꯠꯇꯅ ꯈꯣꯠꯇꯅ ꯂꯩꯁꯥꯕꯤꯅ ꯇꯧꯔꯤꯁꯦ ꯑꯃꯔꯣꯝꯗꯕꯨꯗꯤ ꯅꯥꯠꯀꯤ ꯑꯗꯨꯝ ꯇꯧꯔꯤꯕ ꯍꯥꯏꯅꯤ ꯑꯗꯣ ꯑꯩꯗꯤ ꯀꯌꯥ ꯄꯥꯝꯗꯦꯅꯦ ꯃꯗꯣ ꯑꯗꯨ ꯃꯨꯠꯈꯤꯗꯣꯏꯅꯤ ꯑꯩꯈꯣꯏꯅ ꯁꯨꯃꯥꯏꯅ ꯁꯨꯝ ꯀꯥꯎꯍꯜꯂꯒꯗꯤ ꯃꯨꯠꯈꯤꯅꯤ ꯑꯗꯣ ꯊꯥꯏꯅ ꯇꯧꯔꯝꯕꯁꯤꯁꯨ ꯑꯗꯨꯝ ꯈꯔ ꯃꯈꯩꯗꯤ ꯇꯧꯕꯕꯨꯗꯤ ꯐꯩ ꯑꯗꯣ ꯑꯉꯥꯡ ꯍꯧꯒꯠꯂꯛꯏꯕꯁꯤꯡꯁꯤꯗ ꯍꯧꯖꯤꯛꯇꯤ ꯌꯥꯎꯁꯪꯒꯤ ꯏꯁꯄꯣꯔꯠꯀꯁꯤ ꯐꯖꯅ ꯇꯧꯔꯕꯅꯤꯅ ꯃꯣꯏꯒꯤ ꯃꯣꯏꯒꯤ ꯑꯄꯥꯝꯕ ꯀꯩꯅꯣꯒꯁꯨ ꯌꯥꯝ ꯁꯥꯟꯅꯍꯟꯗꯅ ꯈꯣꯠꯇꯅ ꯃꯣꯏꯒꯤ ꯄꯥꯝꯖꯕꯗꯨ ꯌꯥꯝ ꯇꯧꯗ꯭ꯔꯅꯦ ꯑꯗꯣ ꯑꯗꯨꯒꯨꯝꯕꯒꯤ ꯃꯔꯝꯗ ꯕꯣꯜ ꯁꯥꯟꯅꯕꯅꯤ ꯈꯪꯗꯦ ꯑꯃꯗꯅꯤ ꯈꯪꯗꯦ ꯃꯣꯏꯗꯣ ꯏꯁꯄꯣꯔꯠꯀꯤ ꯂꯥꯏꯟꯗꯨꯗ ꯆꯪꯖꯔꯒꯗꯤ ꯉꯁꯥꯏ ꯂꯝꯕꯤ ꯁꯣꯔꯣꯛꯇ ꯑꯕꯦꯔ ꯇꯩꯗꯅ ꯈꯣꯠꯇꯅ ꯂꯩꯗꯅ ꯂꯩꯕꯗꯨꯕꯨꯗꯤ ꯃꯣꯏꯒꯤ ꯁꯥꯟꯅꯕ ꯏꯁꯄꯣꯔꯠꯀꯤ ꯃꯔꯝꯗ ꯑꯗꯨꯒꯨꯝꯕꯗ ꯑꯣꯏꯅ ꯈꯨꯃꯥꯡ ꯆꯥꯎꯁꯤꯟꯕꯅꯗꯤ ꯍꯦꯟꯅꯗꯤ ꯐꯒꯗ꯭ꯔꯥꯅ ꯈꯟꯗ꯭ꯔꯅꯦ ꯑꯗꯣ ꯍꯧꯖꯤꯛꯇꯤ ꯃꯐꯝ ꯈꯨꯗꯤꯡꯒꯤ ꯍꯥꯏꯗꯤ ꯂꯩꯀꯥꯏ ꯑꯃꯗ ꯀ꯭ꯂꯕ ꯑꯃꯗꯤ ꯑꯗꯨꯝ ꯂꯩꯇ꯭ꯔꯥ ꯑꯗꯨꯅ ꯌꯥꯎꯁꯪ ꯇꯧꯔꯕꯅꯤ ꯏꯁꯄꯣꯔꯠꯇꯤ ꯑꯗꯨꯝ ꯇꯧꯅꯩ ꯄꯣꯠꯅꯦꯕ ꯑꯗ ꯑꯉꯥꯡꯁꯤꯡꯁꯦ ꯌꯥꯝ ꯐꯩꯌꯦ ꯑꯗꯣ ꯑꯉꯥꯡꯁꯤꯡꯗꯣ ꯏꯃꯨꯡꯗ ꯀꯩꯅꯣ ꯇꯧꯗꯅ ꯁꯣꯔꯣꯛꯇ ꯑꯕꯦꯔ ꯇꯩꯅꯗꯅ ꯈꯣꯠꯇꯅ ꯇꯧꯏ ꯃꯗꯨꯁꯨ ꯇꯧꯒꯅꯨ ꯍꯣꯏ ꯃꯗꯨꯗꯒꯤ ꯀꯥꯟꯅꯕꯗꯨꯕꯨꯗꯤ ꯏꯁꯄꯣꯔꯠꯇꯨꯅꯗꯤ ꯍꯦꯜꯂꯦ ꯑꯗꯣ ꯃꯣꯏꯗꯁꯨ ꯈꯪꯗꯕ ꯁꯥꯟꯅꯕ ꯁꯥꯟꯅꯒꯗꯕ ꯃꯈꯜ ꯀꯌꯥ ꯑꯃ ꯈꯪꯗꯕꯁꯨ ꯂꯩꯍꯧꯔꯅꯤ ꯅꯠꯇ꯭ꯔꯥ ꯑꯗꯒꯤ ꯃꯣꯏꯒꯤ ꯐꯥꯔꯁ ꯁꯦꯀꯦꯟꯒ ꯈꯟꯕꯗꯣ ꯃꯣꯏ ꯑꯉꯥꯡꯒꯩꯁꯨ ꯃꯄꯨꯛꯅꯤꯡ ꯊꯧꯒꯠꯂꯤ ꯑꯗꯒꯤ ꯁꯥꯟꯅꯕꯒꯤ ꯂꯝꯗꯨꯗꯁꯨ ꯃꯣꯏ ꯆꯪꯁꯤꯟꯅꯤꯡꯕ ꯑꯃꯗꯤ ꯐꯥꯎꯍꯜꯂꯤꯗꯅ ꯎꯝ ꯑꯗ ꯑꯩꯈꯣꯏ ꯏꯆꯥ ꯑꯅꯤ ꯑꯃꯁꯨ ꯍꯟꯗꯛ ꯏꯁꯄꯣꯔꯠ ꯌꯥꯎꯔꯤꯅꯤ ꯇꯧꯏ ꯍꯩꯕ꯭ꯔꯥ ꯍꯩꯇꯕ꯭ꯔꯥ ꯁꯨꯝ ꯌꯥꯎꯍꯜꯂꯦ ꯑꯗꯣ ꯃꯣꯏ ꯑꯅꯤꯁꯨ ꯎꯝ ꯑꯗꯣ ꯃꯣꯏꯗꯣ ꯄ꯭ꯔꯥꯏꯖ ꯐꯪꯒꯅꯤ ꯍꯥꯏꯕ ꯅꯠꯇ꯭ꯔꯒꯁꯨ ꯑꯩ ꯇꯥꯗ ꯌꯥꯗꯦ ꯍꯩꯇ ꯌꯩꯗꯦ ꯅꯣꯡꯉꯥꯟꯕꯒ ꯉꯁꯥꯏꯒꯤ ꯏꯁꯤꯡ ꯍꯩꯖꯤꯟꯅꯗꯅ ꯁꯣꯔꯣꯛꯇ ꯂꯝꯕꯤꯗ ꯀꯧꯁꯤꯟꯅꯕ ꯋꯥꯒꯩ ꯆꯥꯛ ꯆꯥꯎꯑꯣ ꯆꯪꯉꯛꯑꯣꯅ ꯍꯥꯎꯐꯥꯎ ꯌꯩꯗꯉꯩ ꯂꯩꯔꯝꯕꯗꯣ ꯍꯧꯖꯤꯛꯇꯤ ꯏꯁꯄꯣꯔꯠꯇꯨꯗ ꯆꯠꯈ꯭ꯔꯝꯅꯤꯅ ꯃꯣꯏꯁꯨ ꯅꯨꯡꯉꯥꯏꯖꯔꯦ ꯃꯁꯥꯗꯣ ꯑꯗꯨꯅ ꯉꯁꯥꯏ ꯍꯟꯗꯛꯀꯤ ꯌꯥꯎꯁꯪꯁꯤꯗꯤ ꯃꯣꯏ ꯌꯥꯝ ꯅꯨꯡꯉꯥꯏꯅ ꯏꯟꯖꯣꯏ ꯇꯧꯈꯤꯌꯦ ꯑꯗꯨ ꯑꯉꯥꯡ ꯃꯃꯥꯟꯅꯕ ꯐꯥꯔꯁ ꯁꯦꯀꯦꯟ ꯇꯥꯕ ꯌꯥꯎꯏ ꯃꯁꯥꯁꯨ ꯇꯥꯕ ꯑꯥꯏꯇꯦꯝ ꯑꯃ ꯑꯅꯤꯗ ꯇꯥꯕ ꯌꯥꯎꯏ ꯃꯣꯏꯅ ꯄ꯭ꯔꯥꯏꯖꯇꯨꯒ ꯌꯦꯟꯊꯣꯛꯄꯀꯥꯟꯗꯗꯤ ꯀꯌꯥ ꯍꯔꯥꯎꯅ ꯂꯥꯛꯈ꯭ꯔꯦ ꯑꯗꯣ ꯃꯣꯏꯗꯣ

ꯄꯨꯟꯅ ꯍꯥꯏꯗꯤ ꯌꯦꯡꯃꯤꯟꯅꯔꯤ ꯁꯔꯨꯛꯁꯨ ꯌꯥꯃꯤꯟꯅꯔꯅꯤ ꯑꯗꯒꯤ ꯁꯛ ꯃꯥꯏ ꯈꯪꯅꯗꯕꯗꯨꯁꯨ ꯑꯗꯨꯝ ꯈꯪꯅꯩ ꯑꯩꯅ ꯉꯁꯤ ꯁꯤꯒꯤ ꯃꯧꯁꯤ ꯌꯨꯝꯁꯤꯗꯩꯗ ꯃꯌꯨꯝꯄꯥꯜꯂꯛꯈꯤꯕꯅꯤ ꯈꯣꯠꯈꯤꯕꯅꯤ ꯍꯥꯏꯗꯨꯁꯨ ꯈꯪꯗ꯭ꯔꯒꯅꯨ ꯅꯧꯅ ꯂꯩꯔꯒꯗꯤ ꯑꯦ ꯅꯪ ꯅꯃꯤꯡ ꯀꯔꯤ ꯀꯧꯏ ꯈꯣꯠꯂꯤ ꯀꯥꯏꯗꯩꯅꯣ ꯑꯩꯁꯦ ꯅꯪꯁꯦ ꯀꯅꯥꯅꯣ ꯈꯪꯉꯨꯗ꯭ꯔꯦ ꯑꯗꯨꯝ ꯍꯥꯏꯅꯔꯤꯕ ꯑꯩꯈꯣꯏꯁꯦ ꯑꯗꯣ ꯈꯪꯗꯕꯁꯨ ꯌꯥꯝ ꯌꯥꯎꯋꯦ ꯃꯁꯛꯁꯨ ꯊꯦꯡꯅꯕ ꯀꯥꯟꯗ ꯑꯗꯣ ꯑꯗꯨꯗꯩꯗꯤ ꯑꯃꯨꯛ ꯎꯅꯒꯤꯕꯗꯒꯤ ꯑꯗꯨꯝ ꯀꯧꯅꯩ ꯐꯩꯌꯦꯕ ꯑꯗꯨꯝꯕꯗꯨꯁꯨ ꯑꯗꯨꯝ ꯏꯁꯄꯣꯔꯠꯀꯨꯝꯕ ꯇꯧꯕꯁꯤꯗ ꯑꯗꯨꯝ ꯑꯉꯥꯡꯗꯁꯨ ꯀꯥꯟꯅꯍꯧꯏ ꯑꯩꯈꯣꯏ ꯈꯪꯅꯗꯕ ꯑꯩꯈꯣꯏꯁꯨ ꯑꯗꯨꯝ ꯈꯪꯅꯩꯗꯅ ꯍꯣꯏ ꯑꯁꯣꯝ ꯅꯥꯀꯟꯗ ꯀꯧꯔꯛꯑꯦ ꯌꯥꯎꯁꯪꯁꯨ ꯅꯨꯡꯉꯥꯏꯒ꯭ꯔꯦ ꯉꯥꯏꯍꯥꯛ ꯂꯩꯔꯒ ꯑꯃꯨꯛ ꯇꯧꯖꯔꯛꯑꯒꯦ ꯊꯝꯖꯔꯒꯦ